ꯂꯧꯃꯤꯁꯤꯡ ꯃꯁꯥ ꯃꯊꯟꯇ ꯁꯤꯖꯕꯒꯤ ꯃꯇꯥꯡꯁꯦ ꯌꯥꯝꯅ ꯅꯨꯡꯉꯥꯏꯖꯗꯦ ꯍꯥꯏꯕ ꯇꯥꯔꯦ ꯂꯧꯃꯤꯁꯤꯡ ꯍꯥꯏꯕꯗꯤ ꯂꯧꯃꯤꯁꯤꯡꯁꯤꯗ ꯑꯩꯈꯣꯏꯒꯤ ꯄꯩꯁꯥ ꯄꯥꯏꯖꯗꯕ

ꯄꯩꯁꯥꯁꯤ ꯂꯧꯔꯒ ꯂꯧꯁꯤ ꯎꯏ ꯎꯕ ꯃꯇꯝꯁꯤꯗ ꯑꯩꯈꯣꯏꯅ ꯀꯔꯤꯒꯨꯝꯕ ꯆꯍꯤ ꯑꯃꯗꯁꯨ ꯏꯁꯤꯡ ꯋꯥꯠꯄꯗꯒꯤ ꯑꯣꯔ ꯏꯁꯤꯡ ꯍꯦꯟꯕꯗꯒꯤ ꯂꯧꯁꯤ ꯃꯥꯡꯈꯤꯕꯁꯨ ꯌꯥꯎꯋꯦꯕ ꯌꯥꯎꯕꯁꯦ ꯑꯩꯈꯣꯏꯅ ꯂꯧꯃꯤꯗꯨꯕꯨ ꯂꯧꯃꯤꯁꯤ ꯂꯩꯇꯕꯅꯤ ꯍꯥꯏꯕꯒꯤ ꯀꯥꯎꯊꯣꯛꯑꯒ ꯃꯤꯑꯣꯏꯕꯒꯤ ꯃꯤꯅꯨꯡꯁꯤꯁꯤ ꯌꯦꯡꯕꯤꯗꯕꯤꯗ ꯑꯩꯈꯣꯏꯒꯤ ꯃꯉꯣꯟꯗ ꯑꯀꯟꯕ ꯈꯣꯡꯊꯥꯡ ꯊꯥꯕ ꯑꯗꯒꯤ ꯑꯀꯟꯕ ꯋꯥꯔꯅꯤꯡ ꯀꯔꯤ ꯋꯥꯔꯅꯤꯡ ꯊꯥꯕ ꯑꯁꯤꯒꯨꯝꯕꯁꯤ ꯃꯌꯥꯝ ꯇꯧꯋꯦꯕꯀꯣ ꯇꯧꯕꯁꯤꯅ ꯃꯔꯝ ꯑꯣꯏꯔꯒ ꯂꯧꯃꯤꯁꯤꯡꯁꯤꯗꯤ ꯑꯩꯈꯣꯏꯒꯤ ꯃꯥꯅ ꯄꯨꯔꯨꯔꯤꯕ ꯄꯩꯁꯥꯁꯤ ꯁꯦꯟꯗꯣꯏ ꯌꯥꯎꯔꯒ ꯄꯨꯗꯣꯏꯅꯦꯕꯀꯣ ꯄꯨꯕꯁꯤ ꯑꯩꯈꯣꯏꯅ ꯄꯣꯠ ꯄꯣꯠꯁꯛꯇꯁꯨ ꯃꯥꯡꯉꯦ ꯂꯧꯗꯨꯁꯨ ꯂꯣꯛꯄ ꯐꯪꯗ꯭ꯔꯦ ꯐꯧꯁꯨ ꯑꯝꯇ ꯀꯥꯗ꯭ꯔꯦ ꯀꯥꯗꯕꯗꯨꯗꯒꯤ ꯑꯃꯨꯛꯀ ꯃꯥꯅ ꯄꯨꯁꯜꯂꯨꯔꯤꯕ ꯄꯩꯁꯥ ꯄꯨꯕ ꯄꯩꯁꯥꯁꯤꯗꯕꯨ ꯂꯩꯇꯕꯒꯤ ꯄꯨꯔꯤꯅꯦꯕ ꯂꯩꯇꯕꯗꯨꯒꯤ ꯃꯊꯛꯇ ꯂꯧꯁꯨ ꯑꯃꯨꯛ ꯃꯥꯡꯁꯜꯂꯦ ꯃꯥꯡꯁꯟꯕꯗꯨꯒꯤ ꯃꯊꯛꯇ ꯑꯃꯨꯛꯀ ꯄꯩꯁꯥꯁꯤꯅ ꯀꯥꯏꯗꯩ ꯂꯥꯛꯇꯣꯏꯅꯣꯕ ꯑꯗꯨꯒꯤ ꯃꯤꯅꯨꯡꯁꯤꯗꯨ ꯀꯥꯎꯊꯣꯛꯑꯒ ꯑꯩꯈꯣꯏꯒꯤ ꯃꯉꯣꯟꯗꯒꯤ ꯑꯀꯟꯕ ꯋꯥꯍꯩ ꯁꯤꯖꯤꯟꯅꯕ ꯑꯀꯟꯕ ꯈꯣꯡꯊꯥꯡ ꯁꯤꯖꯤꯟꯅꯕ ꯑꯗꯨꯝꯕꯅ ꯑꯩꯈꯣꯏꯒꯤ ꯂꯧꯃꯤꯁꯤꯡꯁꯤꯅ ꯁꯤꯔꯤꯕꯒꯤ ꯃꯔꯝꯁꯦ ꯑꯗꯨꯒꯨꯝꯕ ꯋꯥꯔꯅꯤꯡ ꯀꯌꯥ ꯊꯥꯕ ꯑꯀꯟꯕ ꯋꯥꯍꯩ ꯀꯌꯥ ꯊꯥꯕꯁꯦ ꯑꯗꯨꯒꯤ ꯑꯆꯥꯛꯄ ꯄꯩꯁꯥꯗꯣ ꯁꯤꯡꯕ ꯉꯝꯃꯔꯣꯏ ꯏꯟꯇꯔꯦꯁ ꯍꯥꯞꯄ ꯉꯝꯃꯔꯣꯏ ꯍꯥꯏꯕꯒꯤ ꯋꯥꯈꯜꯂꯣꯟꯁꯤꯅ ꯃꯈꯣꯏꯗ ꯐꯨꯝꯕꯪꯅꯔꯛꯄ ꯀꯌꯥ ꯂꯥꯛꯄꯗꯒꯤ ꯃꯁꯥ ꯃꯇꯣꯝꯗ ꯁꯤꯖꯕꯅꯦꯅ ꯍꯥꯏꯖꯅꯤꯡꯉꯦꯕ ꯂꯩꯉꯥꯛ ꯂꯩꯉꯥꯛꯅ ꯃꯁꯤꯒꯤ ꯃꯇꯥꯡꯗ ꯈꯣꯡꯊꯥꯡ ꯀꯌꯥ ꯂꯧꯈꯠꯍꯟꯅꯤꯡꯉꯦ ꯀꯩꯒꯨꯝꯕ ꯂꯧꯁꯤ ꯃꯈꯣꯏꯅ ꯄꯩꯁꯥꯁꯤ ꯂꯧꯔꯕ ꯃꯇꯨꯡꯗ ꯂꯧꯁꯤ ꯂꯣꯛꯍꯧꯗꯕ ꯂꯧꯁꯤ ꯃꯥꯡꯈꯤꯕ ꯑꯣꯏꯕ ꯇꯥꯔꯒꯗꯤ ꯃꯈꯣꯏꯕꯨ ꯐꯖꯅ ꯌꯦꯡꯕꯤꯕ ꯃꯈꯣꯏꯕꯨ ꯐꯖꯅ ꯁꯦꯝꯕꯤꯕ ꯑꯁꯤꯒꯤ ꯊꯕꯛꯁꯤ ꯇꯧꯍꯟꯅꯤꯡꯉꯤ